ꯎꯝ ꯍꯜꯂꯣ ꯑꯥ ꯀꯔꯤ ꯑꯣꯏꯔꯕ ꯀꯅꯥ ꯑꯣꯏꯔꯕꯅꯣ ꯑꯣ ꯄꯥꯛꯅꯝ ꯁꯤꯔꯣ ꯄꯥꯛꯅꯝꯁꯦ ꯂꯐꯨ ꯊꯔꯣꯅ ꯁꯥꯕꯁꯨ ꯖꯩꯔꯦ ꯑꯗꯨꯒ ꯌꯦꯟꯗꯦꯝꯒꯨꯝꯕ ꯑꯗꯨꯒ ꯉꯥꯒꯨꯝꯕꯅ ꯁꯥꯕꯁꯨ ꯂꯩ ꯇꯣꯈꯥꯏ ꯇꯣꯈꯥꯏꯕꯅꯦ ꯀꯔꯝꯕꯅꯣ ꯅꯪꯅ ꯄꯥꯝꯃꯤꯁꯦ ꯑꯥ ꯃꯀꯛ ꯑꯃꯃꯝꯗꯅꯦ ꯇꯔꯥ ꯇꯔꯥ ꯄꯤꯕꯅꯦ ꯏꯕꯨꯡꯉꯣ ꯍꯣꯡꯉꯕꯅꯦ ꯑꯩꯈꯣꯏꯁꯦ ꯂꯧꯈ꯭ꯔꯣ ꯑꯅꯤ ꯍꯣꯏ ꯍꯣꯏ ꯇꯧꯁꯜꯂꯛꯑꯒꯦ ꯇꯧꯁꯜꯂꯛꯑꯒꯦ ꯑꯗꯣ ꯀꯌꯥꯅꯣ ꯂꯧꯗꯣꯏꯁꯤꯕꯣ ꯄꯤꯁ ꯑꯍꯨꯝ ꯃꯔꯤ ꯂꯧꯈ꯭ꯔꯣꯗꯅ ꯏꯕꯨꯡꯉꯣ ꯊꯦꯡꯁꯨ ꯊꯦꯡꯖꯜꯂꯛꯑꯦ ꯃꯔꯤꯁꯦ ꯂꯨꯄꯥ ꯅꯤꯐꯨ ꯄꯤꯔꯝꯃꯣꯀꯣ ꯑꯗꯩ ꯑꯇꯩ ꯀꯩꯀꯩ ꯂꯩꯅꯤꯡꯕ ꯂꯩꯒꯦ ꯂꯐꯨ ꯊꯔꯣꯒꯤꯁꯤ ꯄꯤꯔꯛꯎꯔꯣ ꯉꯥꯒꯤꯁꯤ ꯄꯤꯔꯛꯎꯔꯣ ꯍꯣꯏ ꯍꯣꯏ ꯄꯤꯔꯛꯑꯒꯦ ꯄꯤꯔꯛꯑꯒꯦ ꯎꯝ ꯊꯝꯃꯣ ꯊꯝꯃꯣ